ꯅꯅꯥꯎ ꯅꯈꯣꯏꯒꯤ ꯍꯣꯇꯦꯜꯗꯣ ꯌꯥꯝꯅ ꯍꯥꯎꯋꯦ ꯍꯥꯏ ꯃꯤ ꯄꯨꯝꯕꯅ ꯑꯌꯥꯝꯕ ꯍꯥꯏꯅꯩꯌꯦ ꯑꯗꯣ ꯑꯩ ꯉꯁꯤꯗꯤ ꯆꯥꯕ ꯂꯥꯛꯀꯦ ꯑꯩꯈꯣꯏ ꯃꯤ ꯈꯔ ꯄꯨꯔꯒ ꯅꯈꯣꯏꯒꯤ ꯍꯣꯇꯦꯜꯗꯣ ꯀꯔꯤꯅ ꯈ꯭ꯋꯥꯏꯗꯒꯤ ꯍꯦꯟꯅ ꯁꯦꯝꯒꯦ ꯃꯌꯥꯝꯅ ꯄꯥꯝꯕꯗ ꯀꯔꯝꯕꯅ ꯍꯦꯟꯅ ꯄꯥꯝꯒꯦ ꯑꯩꯗꯤ ꯆꯤꯀꯟ ꯂꯣꯜꯂꯤꯄꯣꯞꯅ ꯏꯄꯥꯝ ꯄꯥꯝꯃꯦ ꯕꯤꯔꯌꯥꯅꯤꯁꯨ ꯈꯔ ꯂꯩꯕꯔꯣ ꯑꯩꯈꯣꯏ ꯃꯤ ꯃꯉꯥ ꯇꯔꯨꯛꯀꯤꯅꯦ ꯕꯤꯔꯌꯥꯅꯤꯗꯨ ꯈꯔ ꯌꯥꯝ ꯁꯦꯝꯃꯝꯃꯣ